ꯍꯜꯂꯣ ꯑꯣ ꯇꯥꯔꯕ ꯑꯣ ꯑꯩ ꯀꯩꯅꯣꯗ ꯀꯛꯆꯤꯡꯗ ꯀꯣꯏꯔꯛꯀꯦ ꯇꯧꯕ ꯑꯗꯣ ꯀꯛꯆꯤꯡꯒꯤ ꯀꯩꯅꯣ ꯌꯦꯟ ꯃꯆꯤꯟꯖꯥꯛ ꯑꯩꯈꯣꯏꯒꯤ ꯙꯔꯃꯒ ꯃꯔꯤ ꯃꯔꯤ ꯔꯤꯂꯤꯖꯟ ꯐꯦꯁꯇꯤꯚꯦꯜ ꯀꯔꯤ ꯀꯔꯤ ꯂꯩ ꯑꯗꯩ ꯀꯔꯤ ꯀꯔꯤ ꯐꯦꯁꯤꯚꯦꯜ ꯄꯥꯡꯊꯣꯛꯏ ꯍꯥꯏꯗꯣ ꯑꯃꯨꯛꯇ ꯍꯥꯏꯕꯤꯌꯨ ꯍꯥꯏꯕ ꯑꯣ ꯑꯗꯣ ꯈꯤꯇꯪ ꯀꯔꯤ ꯀꯔꯤꯅꯣ ꯍꯥꯏꯕꯗꯣ ꯑꯝꯇꯪ ꯀꯩꯅꯣꯗ ꯀꯨꯝꯍꯩ ꯃꯈꯜ ꯐꯦꯁꯇꯤꯕꯦꯜ ꯃꯈꯜꯗꯣ ꯑꯃꯇ ꯑꯃ ꯑꯅꯤꯗꯪ ꯍꯥꯏꯕꯤꯌꯣ ꯍꯔꯥꯎ ꯀꯨꯝꯍꯩ ꯃꯈꯜ ꯎꯝ ꯍꯥꯏꯕꯤꯌꯣ ꯍꯥꯏꯕꯤꯌꯣ ꯎꯝ

ꯍꯣꯏ ꯍꯣꯏ ꯍꯣꯏ ꯍꯣꯏ ꯍꯣꯏ ꯃꯊꯪꯗ ꯌꯥꯖꯔꯦ ꯃꯊꯪ ꯅꯤꯉꯣꯜ ꯆꯥꯀꯧꯕꯒꯤ ꯃꯇꯥꯡꯗ ꯈꯤꯇꯪ ꯑꯃꯒ ꯇꯥꯛꯄꯤꯌꯨ ꯎꯝ ꯎꯝ ꯍꯣꯏ ꯍꯣꯏ ꯍꯣꯏ ꯍꯣꯏ ꯍꯣꯏ ꯎꯝ ꯌꯥꯝ ꯇꯦꯟꯇꯛꯅ ꯑꯇꯣꯞꯄ ꯈꯤꯇꯪ ꯑꯃ ꯑꯅꯤꯗꯪꯒ ꯍꯥꯏꯕꯤꯔꯝꯃꯣ ꯑꯗꯨꯒ ꯂꯣꯏꯁꯤꯜꯂꯁꯤ ꯐꯦꯁꯇꯤꯚꯦꯜ ꯍꯣꯏ ꯍꯣꯏ ꯑꯇꯣꯞꯄ ꯑꯃ ꯑꯅꯤ

ꯍꯣꯏ ꯐꯔꯦ ꯌꯥꯝ ꯅꯨꯉꯥꯏꯖꯔꯦ ꯑꯗꯣ ꯍꯌꯦꯡ ꯍꯌꯦꯡ ꯂꯥꯛꯑꯀꯥꯟꯗ ꯑꯃꯨꯛ ꯗꯤꯇꯦꯜꯗꯨ ꯑꯗꯨꯝ ꯍꯥꯏꯕꯤꯔꯣ ꯉꯁꯤꯒꯤꯗꯤ ꯊꯝꯖꯔꯒꯦ ꯊꯦꯡ ꯀ꯭ꯌꯨ